ꯍꯦꯜꯂꯣ ꯑꯩꯁꯦ ꯃꯅꯤꯄꯨꯔꯗ ꯑꯩꯁꯦ ꯃꯅꯤꯄꯨꯔꯗꯒꯤ ꯃꯅꯤꯄꯨꯔꯗ ꯃꯄꯥꯟꯂꯝꯗꯒꯤ ꯇꯨꯔꯤꯁ ꯂꯥꯛꯆꯕ ꯃꯤꯁꯛ ꯑꯃꯅꯤ ꯑꯗꯣ ꯑꯩꯁꯦ ꯃꯅꯤꯄꯨꯔꯗ ꯂꯥꯛꯄ ꯃꯇꯝꯗ ꯍꯧꯖꯤꯛ ꯃꯅꯤꯄꯨꯔꯗ ꯏꯟꯅꯔ ꯂꯥꯏꯟ ꯄꯔꯃꯤꯠꯁꯤ ꯆꯠꯅꯔꯦ ꯍꯥꯏꯕꯅꯤꯅ ꯑꯩꯁꯦ ꯌꯥꯝꯗ꯭ꯔꯕꯗ ꯇꯉꯥꯏꯐꯗꯅ ꯃꯗꯨꯗ ꯕꯤꯖꯤꯅꯦꯁ ꯇꯧꯅꯕꯒꯤꯗꯃꯛꯇ ꯅꯨꯃꯤꯠ ꯊꯥ ꯃꯉꯥ ꯇꯔꯨꯛ ꯂꯩꯕ ꯃꯊꯧ ꯇꯥꯕ ꯑꯗꯣ ꯍꯥꯏꯔꯤꯕ ꯃꯐꯝꯁꯤꯗ ꯂꯩꯅꯕ ꯂꯩꯕ ꯃꯇꯝꯗ ꯏꯟꯅꯔ ꯂꯥꯏꯟ ꯄꯔꯃꯤꯠ ꯁꯤꯁꯇꯦꯝꯁꯦ ꯊꯥ ꯑꯍꯨꯝꯒꯤ ꯑꯣꯏꯒꯗ꯭ꯔꯥ ꯅꯠꯇ꯭ꯔꯒꯅ ꯊꯥ ꯇꯔꯨꯛꯀꯤ ꯑꯣꯏꯒꯗ꯭ꯔꯥ ꯍꯥꯏꯔꯤꯕꯁꯤ ꯑꯩꯈꯣꯏꯅ ꯃꯁꯤꯒꯤ ꯆꯂꯥꯟ ꯑꯃ ꯀꯛꯄ ꯃꯇꯝꯗ ꯂꯨꯄꯥ ꯀꯌꯥꯃꯨꯛꯇꯤ ꯆꯪꯒꯅꯤ ꯍꯥꯏꯕꯗꯣ ꯍꯣꯏ ꯍꯣꯏ ꯑꯣ ꯑꯣ ꯑꯣ ꯑꯣ ꯑꯣ ꯎꯝ ꯑꯣ ꯑꯣ ꯑꯣ ꯑꯣ ꯑꯣ ꯑꯣ ꯊꯣꯏꯗꯣꯛꯄ ꯂꯩꯇ꯭ꯔꯦ ꯊꯦꯡꯀꯤꯌꯨ